ꯇꯦꯛꯅꯣꯂꯣꯖꯤꯅ ꯑꯩꯈꯣꯏꯗ ꯀꯥꯟꯅꯕ ꯃꯌꯥꯝ ꯑꯃ ꯄꯤꯑꯦꯕ ꯏꯗꯨꯀꯦꯁꯟꯒꯤ ꯏꯟꯗꯁꯇ꯭ꯔꯤꯒꯤ ꯂꯝꯕꯤꯗꯗꯤ ꯑꯩꯈꯣꯏꯗ ꯑꯣꯏꯟꯂꯥꯏꯟ ꯀ꯭ꯂꯥꯁ ꯇꯧꯕꯗ ꯑꯗꯒꯤ ꯑꯣꯟꯂꯥꯏꯟꯒꯤ ꯀꯣꯔꯁꯁꯤꯡ ꯑꯩꯈꯣꯏꯗ ꯑꯗꯨꯝ ꯑꯩꯈꯣꯏ ꯈꯪꯅꯤꯡꯕ ꯃꯈꯩ ꯑꯗꯨꯝ ꯑꯣꯟꯂꯥꯏꯟꯗ ꯀꯣꯔꯁ ꯑꯩꯈꯣꯏ ꯇꯧꯔꯒ ꯑꯗꯨꯝ ꯇꯧꯕ ꯌꯥꯔꯦ ꯑꯗꯨꯗꯨꯒ ꯀ꯭ꯂꯥꯁ ꯇꯧꯔꯒꯁꯨꯨ ꯑꯩꯈꯣꯏꯅ ꯈꯪꯗꯕ ꯀꯩꯗꯧꯗꯕ ꯃꯌꯥꯝ ꯑꯃꯁꯨ ꯑꯗꯨꯝ ꯌꯦꯡꯕ ꯌꯥꯔꯦ ꯑꯣꯟꯂꯥꯏꯟꯒꯤ ꯈꯨꯊꯥꯡꯗ ꯁꯤꯒꯨꯝꯕ ꯃꯌꯥꯝ ꯑꯃꯁꯦ ꯑꯩꯈꯣꯏꯒꯤ ꯏꯗꯨꯀꯦꯁꯟꯗꯗꯤ ꯇꯦꯛꯅꯣꯂꯣꯖꯤꯁꯤꯅ ꯆꯥꯎꯈꯠꯂꯛꯄꯒꯤ ꯃꯇꯨꯡꯏꯟꯅ ꯌꯥꯝ ꯀꯥꯅꯕ ꯑꯩꯈꯣꯏꯗ ꯄꯤꯑꯦꯕ